ꯍꯜꯂꯣ ꯑꯥ ꯃꯥꯅꯦ ꯀꯔꯤ ꯇꯥꯛꯄꯤꯒꯗꯕ ꯑꯥ ꯑꯥ ꯑꯥ ꯍꯣꯏ ꯀ꯭ꯋꯥꯂꯤꯇꯤ ꯍꯥꯏꯔꯗꯤ ꯑꯩꯈꯣꯏ ꯁꯤꯗ ꯐꯪꯂꯤ ꯄꯣꯠꯉꯩꯁꯤ ꯑꯗꯨꯝ ꯀ꯭ꯋꯥꯂꯤꯇꯤꯗꯤ ꯂꯣꯏ ꯐꯩꯀꯣ ꯍꯥꯏꯗꯤ ꯑꯗꯨꯝ ꯂꯩꯕ ꯃꯤꯈꯩꯅꯁꯨ ꯑꯗꯨꯝ ꯍꯥꯏꯔꯝꯒꯅꯤ ꯅꯣꯏ ꯐꯅꯦꯛ ꯈꯩꯁꯤꯗꯤ ꯑꯗꯨꯝ ꯀ꯭ꯋꯥꯂꯤꯇꯤ ꯐꯩ ꯑꯗꯨ ꯐꯅꯦꯛꯇꯤ ꯍꯧꯖꯤꯛꯇꯤ ꯃꯈꯟ ꯃꯈꯟ ꯃꯌꯥꯝ ꯊꯣꯛꯂꯛꯂꯕꯅꯤꯅ ꯃꯈꯟ ꯃꯈꯟ ꯃꯌꯥꯝ ꯂꯩ ꯍꯥꯏꯗꯤ ꯂꯦꯅꯤꯟ ꯑꯗꯒꯤ ꯑꯗꯨꯝ ꯋꯥꯟ ꯄ꯭ꯂꯥꯏ ꯂꯩꯔꯤ ꯑꯗꯒꯤ ꯐꯩꯕꯥꯛ ꯈꯨꯔꯈꯨꯜ ꯃꯈꯟ ꯌꯥꯝ ꯂꯩꯔꯦ ꯑꯗꯨꯝ ꯐꯅꯦꯛ ꯄꯣꯂꯤꯁꯇꯔ ꯃꯁꯂꯥꯏ ꯐꯅꯦꯛꯀ ꯃꯈꯟ ꯃꯈꯟ ꯌꯥꯝ ꯂꯩꯔꯦ ꯑꯗꯨꯝ ꯐꯤꯒꯨꯝꯕꯁꯨ ꯑꯗꯨꯝ ꯔꯥꯅꯤ ꯃꯁꯂꯥꯏ ꯄꯣꯂꯤꯁꯇꯔ ꯐꯖ ꯐꯖꯕ ꯑꯗꯨꯝ ꯌꯥꯝ ꯂꯩꯔꯦ ꯍꯥꯏꯇꯥꯔꯦ ꯃꯣꯏꯔꯥꯡ ꯐꯤ ꯍꯛꯄ ꯍꯛꯇꯕ ꯃꯈꯟ ꯃꯈꯟ ꯑꯥ ꯑꯣ ꯈꯨꯔꯈꯨꯜꯗꯨꯗꯤ ꯑꯗꯨꯝ ꯈꯨꯔꯈꯨꯜ ꯃꯆꯥ ꯑꯁꯦꯡꯕꯗ ꯑꯁꯦꯡꯕꯗ ꯑꯗꯨꯝ ꯈꯨꯔꯈꯨꯜꯅ ꯈꯨꯔꯈꯨꯜꯗ ꯐꯦꯟꯖꯕ ꯑꯣꯏꯔꯗꯤ ꯂꯨꯄꯥ ꯂꯤꯁꯤꯡ ꯑꯅꯤ ꯑꯗꯨꯝ ꯈꯔ ꯍꯦꯟꯅ ꯂꯥꯛꯑꯦꯀꯣ ꯑꯗꯨꯒ ꯋꯥꯟ ꯄꯥꯜꯒꯨꯝꯕꯗ ꯐꯦꯟꯕ ꯑꯣꯏꯔꯒꯅ ꯂꯤꯁꯤꯡ ꯑꯃꯒ ꯆꯍꯨꯝ ꯆꯥꯝꯃꯔꯤ ꯑꯗꯨꯝ ꯍꯥꯏꯅ ꯍꯥꯏ ꯑꯗꯨ ꯁꯨꯠꯀꯨꯝꯕ ꯑꯣꯏꯅ ꯇꯧꯔꯛꯂꯗꯤ ꯑꯗꯨꯝ ꯂꯤꯁꯤꯡ ꯇꯔꯨꯛꯀꯤ ꯃꯌꯥꯗꯤ ꯑꯗꯨꯝ ꯌꯧꯔꯛꯂꯅꯤ ꯐꯩꯕꯥꯛꯁꯤꯗꯤ ꯑꯗꯨꯝ ꯈꯨꯔꯈꯨꯜꯒ ꯑꯗꯨꯝ ꯑꯗꯨꯝ ꯍꯥꯏꯔꯞ ꯃꯃꯟꯗꯤ ꯑꯗꯨꯝ ꯃꯥꯟꯅꯩ ꯍꯥꯏꯇꯥꯔꯦ ꯃꯣꯏꯁꯨ ꯑꯗꯨꯝ ꯂꯨꯄꯥ ꯂꯤꯁꯤꯡ ꯑꯅꯤꯒ ꯑꯗꯨꯝ ꯆꯥꯝꯃꯔꯤ ꯃꯥꯝꯃꯉꯥ ꯑꯗꯨꯝ ꯍꯥꯏꯀꯣ ꯑꯗꯨꯒ ꯑꯗꯨꯝ ꯁꯦꯠꯄꯁꯨ ꯅꯨꯡꯉꯥꯏꯕꯅꯤ ꯐꯩꯕꯥꯛ ꯍꯥꯏꯁꯤ ꯑꯗꯨꯝ ꯃꯣꯏꯅꯁꯨ ꯍꯌꯦꯡ ꯑꯗꯨꯝ ꯄꯥꯝꯅꯤ ꯍꯥꯏꯇꯥꯔꯦ ꯐꯩꯕꯥꯛꯇꯨ ꯁꯦꯠꯄ ꯃꯇꯝꯗ ꯅꯨꯡꯉꯥꯏꯕꯅꯤꯅ ꯐꯅꯦꯛ ꯃꯌꯦꯛ ꯅꯥꯏꯕꯤꯁꯤꯁꯨ ꯑꯗꯨꯝ ꯃꯈꯟ ꯂꯩ ꯃꯨꯒꯥꯒꯤꯁꯨ ꯑꯗꯨꯒ ꯑꯗꯨꯝ ꯂꯪ ꯃꯈꯟ ꯃꯈꯟꯒꯤ ꯑꯗꯨꯝ ꯂꯩ ꯍꯥꯏꯇꯥꯔꯦ ꯃꯆꯨ ꯃꯆꯨꯁꯨ ꯃꯈꯟ ꯃꯈꯟ ꯑꯗꯨꯝ ꯂꯩ ꯑꯗꯨꯝ ꯑꯄꯥꯝꯕ ꯑꯗꯨꯝ ꯍꯥꯏꯕꯤꯔꯛꯑꯣ ꯑꯗꯨꯝ ꯂꯣꯏꯅ ꯐꯪꯅꯤ ꯍꯥꯏꯇꯥꯔꯦ ꯑꯥꯎ ꯑꯣ ꯅꯨꯡꯒꯨꯝꯕ ꯊꯤꯟꯕꯁꯦ ꯑꯗꯨꯝ ꯐꯅꯦꯛꯀ ꯐꯩꯒ ꯁꯨꯠ ꯑꯣꯏꯅ ꯂꯥꯛꯄ ꯃꯇꯝꯗꯗꯤ ꯑꯗꯨꯝ ꯂꯤꯁꯤꯡ ꯀꯨꯟ ꯀꯨꯟ ꯃꯉꯥ ꯑꯗꯨꯋꯥꯏꯒꯤ ꯆꯥꯡ ꯑꯗꯨꯝ ꯑꯣꯏꯔꯦꯀꯣ ꯐꯤꯗꯣ ꯑꯗꯨꯝ ꯔꯥꯅꯤꯗ ꯇꯧꯔꯒ ꯇꯧꯔꯛꯄ ꯑꯣꯏꯔꯗꯤ ꯑꯗꯨꯒ ꯐꯅꯦꯛ ꯈꯛꯇ ꯒꯨꯝꯕꯗ ꯑꯗꯨꯝ ꯀꯤꯅꯥꯔꯒ ꯍꯥꯞꯄ ꯅꯨꯡꯒꯨꯝꯕꯒ ꯍꯥꯞꯄꯁꯤꯗꯤ ꯑꯗꯨꯝ ꯂꯤꯁꯤꯡ ꯇꯔꯥ ꯃꯊꯛ ꯇꯔꯥ ꯃꯥꯊꯣꯏ ꯇꯔꯥꯅꯤꯊꯣꯏ ꯑꯗꯨꯝ ꯍꯥꯏꯅ ꯑꯗꯨꯝ ꯍꯥꯏꯌꯦ ꯑꯣ ꯐꯅꯦꯛ ꯃꯌꯦꯛ ꯅꯥꯏꯕꯤꯗꯣ ꯐꯤ ꯔꯥꯅꯤꯒ ꯁꯨꯠ ꯑꯣꯏꯅ ꯂꯥꯛꯂꯗꯤ ꯔꯥꯅꯤꯗꯨꯒꯨ ꯃꯌꯦꯛꯀꯤ ꯃꯇꯨꯛ ꯏꯟꯅꯀꯣ ꯍꯥꯏꯗꯤ ꯃꯉꯣꯟꯗ ꯕꯥꯎꯟꯗꯔꯤ ꯂꯥꯛꯄ ꯑꯣꯏꯔꯁꯨ ꯑꯗꯨꯒꯤ ꯏꯆꯝ ꯆꯝꯅ ꯂꯥꯛꯄ ꯑꯣꯏꯔꯒꯅ ꯃꯌꯦꯛꯀꯤ ꯃꯇꯨꯡ ꯏꯟꯅ ꯑꯗꯨꯝ ꯐꯤꯁꯨ ꯑꯗꯨꯝ ꯃꯃꯟ ꯈꯔ ꯈꯦꯠꯅꯔꯛꯀꯅꯤ ꯍꯥꯏꯗꯤ ꯃꯌꯦꯛ ꯐꯨꯜ ꯋꯥꯛ ꯇꯧꯕ ꯑꯣꯏꯔꯗꯤ ꯂꯤꯁꯤꯡ ꯀꯨꯟꯊ꯭ꯔꯥꯃꯨꯛꯀꯤ ꯆꯥꯡ ꯑꯣꯏꯅ ꯂꯥꯛꯀꯅꯦꯕ ꯃꯌꯦꯛ ꯅꯥꯏꯕꯤꯗꯨꯒ ꯄꯥꯏꯔꯀꯥꯟꯗ ꯑꯗꯨꯒ ꯍꯥꯏꯗꯤ ꯐꯨꯜ ꯋꯥꯛ ꯅꯠꯇꯕꯤꯗꯗꯤ ꯑꯗꯨꯝ ꯂꯤꯁꯤꯡ ꯇꯔꯥ ꯃꯉꯥ ꯑꯗꯨꯝ ꯑꯗꯨꯋꯥꯏꯗ ꯑꯗꯨꯝ ꯐꯪꯏ ꯑꯣ ꯍꯣꯏ ꯍꯣꯏ ꯍꯣꯏ ꯑꯗꯨꯝ ꯍꯥꯏꯕꯤꯔꯛꯑꯣ ꯑꯄꯥꯝꯕꯗꯣ ꯑꯥ